ꯍꯜꯂꯣ ꯀꯩꯅꯣꯝꯇ ꯍꯪꯖꯒꯦ ꯑꯩꯈꯣꯏꯒꯤ ꯁꯅꯥꯒ ꯌꯣꯟꯕ ꯗꯨꯀꯥꯟ ꯗꯨ ꯑꯣꯏꯕꯤꯔꯕ꯭ꯔꯥ ꯑꯣ ꯑꯗ ꯑꯩꯒꯤ ꯀꯩꯅꯣ ꯇꯧꯕ ꯂꯨꯍꯣꯡꯒꯗꯧꯕ ꯏꯆꯥꯒꯤ ꯑꯃ ꯄꯣꯠꯆꯩ ꯈꯔ ꯂꯧꯖꯒꯦ ꯁꯅꯥ ꯂꯤꯛ ꯀꯣꯟ ꯈꯔ ꯂꯧꯒꯦꯅ ꯇꯧꯕ ꯑꯗꯩꯗ ꯁꯅꯥꯁꯦ ꯑꯩꯈꯣꯏꯁꯤ ꯍꯥꯟꯅ ꯈꯟꯅꯖꯕꯩ ꯋꯥꯅꯤ ꯁꯅꯥꯖꯦ ꯀꯩꯒꯨꯝꯕ ꯑꯐꯕ ꯐꯥꯁꯅꯤ ꯁꯦꯀꯦꯟꯅꯤ ꯍꯥꯏꯕꯖꯦ ꯑꯗꯨꯒꯤ ꯀ꯭ꯋꯥꯂꯤꯇꯤꯁꯦ ꯀꯃꯥꯏꯅ ꯈꯪꯒꯅꯤ ꯑꯗꯨꯒ ꯑꯩꯈꯣꯏꯅ ꯍꯌꯦꯡ ꯄꯣꯠꯁꯦ ꯂꯧꯈ꯭ꯔꯀꯥꯟꯗ ꯄꯣꯠꯇꯨꯅ ꯐꯠꯂꯝꯗꯕ ꯅꯠꯇ꯭ꯔꯒ ꯅꯀꯂꯤ ꯑꯣꯏꯔꯝꯃꯦꯅ ꯈꯟꯇꯥꯔꯒꯗꯤ ꯑꯩꯈꯣꯏꯅ ꯑꯗꯨꯒꯤ ꯍꯟꯗꯣꯛ ꯍꯟꯖꯤꯟꯒꯤ ꯈꯨꯗꯣꯡꯆꯥꯕꯁꯨ ꯁꯣꯝꯒꯤ ꯗꯨꯀꯥꯟꯗ ꯂꯩꯕꯤꯒꯗ꯭ꯔꯥ ꯎꯝ

ꯑꯗꯨꯒ ꯑꯩꯈꯣꯏ ꯍꯧꯖꯤꯛ ꯍꯧꯖꯤꯛꯁꯦ ꯑꯩꯈꯣꯏ ꯁꯅꯥꯒꯤ ꯃꯃꯟꯁꯦ ꯐꯥꯁꯅ ꯀꯌꯥꯗ ꯂꯩꯔꯤꯅꯣ ꯑꯗꯨ ꯁꯦꯀꯦꯟꯅ ꯀꯌꯥꯗ ꯂꯩꯔꯤꯅꯣ ꯑꯗꯨ

ꯑꯗꯨꯗꯤ ꯑꯩꯈꯣꯏꯅ ꯄꯣꯠꯁꯤ ꯂꯧꯕ ꯂꯥꯛꯆꯕꯗ ꯃꯇꯝ ꯑꯃꯗ ꯍꯦꯛꯇ ꯂꯥꯛꯄꯗꯗꯤ ꯑꯗꯨꯝ ꯊꯣꯡꯁꯦ ꯄꯨꯡ ꯀꯌꯥꯗꯩꯅ ꯀꯌꯥꯕꯣꯛ ꯍꯥꯡꯕꯤꯔꯤꯅꯣ ꯌꯨꯝꯗ ꯑꯣꯏꯅ ꯇꯧꯕꯤꯔꯤꯔꯥ

ꯍꯣ ꯍꯣ ꯐꯔꯦ ꯐꯔꯦ ꯑꯗꯨꯏꯗꯤ ꯌꯥꯝ ꯅꯨꯡꯉꯥꯏꯖꯔꯦ ꯐꯣꯟꯁꯦ ꯊꯝꯖꯔꯒꯦꯀꯣ